ꯑꯩꯈꯣꯏ ꯁꯤꯗ ꯄꯨꯊꯣꯛꯄ ꯄꯣꯠꯊꯣꯛꯁꯤꯡꯁꯦ ꯑꯌꯥꯝꯕꯅ ꯃꯅꯤꯄꯨꯔ ꯂꯣꯟꯒꯤ ꯋꯥꯍꯩ ꯑꯣꯏꯗ꯭ꯔꯣ ꯑꯗꯨꯝ ꯑꯣꯏꯕꯅꯤ ꯌꯦꯡꯉꯣ ꯃꯃꯤꯡ ꯁꯨꯝ ꯄꯣꯠ ꯄꯨꯊꯣꯛꯄꯁꯤ ꯌꯦꯡꯕ ꯀꯥꯟꯗ ꯑꯗꯨꯒ ꯅꯧꯅ ꯑꯩꯈꯣꯏ ꯁꯤꯗ ꯂꯤꯡꯈꯠꯂꯛꯂꯤꯕ ꯀꯝꯄꯅꯤ ꯕꯦꯡ ꯑꯃꯗꯤ ꯏꯟꯗꯁꯇ꯭ꯔꯤ ꯑꯆꯧꯕ ꯃꯆꯥꯁꯤꯡꯁꯨ ꯑꯩꯈꯣꯏꯒꯤ ꯏꯔꯣꯜꯗ ꯃꯃꯤꯡ ꯊꯣꯟꯅꯕ ꯍꯣꯠꯅꯕꯒꯤ ꯍꯥꯏꯗꯤ ꯃꯃꯤ ꯇꯥꯗ꯭ꯔꯣ ꯍꯥꯏꯕꯗꯤ ꯑꯗꯨꯝ ꯑꯣꯏꯗ꯭ꯔꯅꯦ ꯕꯦꯡꯒ ꯊꯣꯟꯕꯁꯦ ꯍꯧꯖꯤꯛꯇꯤ ꯍꯥꯏꯕꯗꯤ ꯗꯤ ꯇꯣꯝꯕꯒ ꯍꯥꯏꯔꯒ ꯍꯥꯟꯅꯒꯤ ꯑꯔꯤꯕ ꯂꯩꯔꯝꯕ ꯍꯥꯏꯗꯤ ꯏꯕꯣꯍꯜꯒ ꯍꯥꯏꯗꯅ ꯊꯣꯟꯗꯅ ꯑꯩꯈꯣꯏ ꯏꯁꯥꯒꯤ ꯂꯩꯖꯔꯝꯕ ꯑꯔꯤ ꯑꯔꯤꯕ ꯂꯣꯟꯁꯦ ꯁꯤꯗ ꯃꯌꯥꯝ ꯁꯤꯖꯤꯟꯅꯔ ꯊꯣꯜꯂꯤꯗꯅꯀꯣ ꯑꯗꯨꯒ ꯑꯔꯨꯝ ꯑꯌꯥꯡ ꯑꯣꯟꯕꯗꯁꯨ ꯀꯩꯗꯧꯕ ꯑꯁꯥꯡ ꯑꯁꯥꯡꯕ ꯍꯥꯏꯕꯗꯤ ꯂꯦꯡꯗꯨꯅꯤꯀꯣ ꯑꯗꯨ ꯑꯣꯟꯕꯗ ꯆꯤꯡꯕꯗꯁꯨ ꯑꯩꯈꯣꯏꯒꯤ ꯂꯣꯟꯁꯦ ꯑꯁꯤꯒꯤ ꯋꯥꯍꯩꯁꯦ ꯑꯗꯨꯝꯃꯛ ꯁꯤꯖꯤꯟꯅꯔꯤꯑꯕ ꯁꯤꯖꯤꯟꯅꯕꯁꯨ ꯑꯗꯨꯝ ꯊꯦꯡꯅꯩꯗꯅ ꯍꯥꯏꯗꯤ ꯑꯗꯨꯝ ꯈꯨꯗꯝ ꯑꯣꯏꯅ ꯍꯥꯏꯔꯞꯅ ꯄꯜꯂꯕꯗ ꯐꯧ ꯃꯣꯟ ꯑꯃ ꯑꯗꯒꯤ ꯉꯥ ꯃꯣꯟ ꯈꯔ ꯑꯗꯩ ꯐꯧ ꯀꯕꯣꯛ ꯁꯪꯕꯥꯏ ꯑꯃꯗꯤ ꯂꯧꯔꯥꯛ ꯂꯧꯈꯥꯏ ꯁꯪꯒꯝ ꯅꯆꯤꯡꯕ ꯂꯩꯕ ꯌꯣꯟꯕꯗꯁꯨ ꯁꯤꯖꯤꯟꯅꯩ ꯑꯩꯈꯣꯏꯒꯤ ꯂꯣꯟꯒꯤ ꯋꯥꯍꯩꯁꯤꯡꯁꯦ ꯁꯤꯖꯤꯟꯅꯔꯤ